ꯈꯨꯡꯒꯪꯗ ꯏꯂꯦꯛꯇ꯭ꯔꯤꯁꯤꯇꯤꯒꯤ ꯊꯕꯛꯇꯤ ꯃꯌꯥꯝ ꯑꯃ ꯂꯩꯈ꯭ꯔꯦ ꯍꯥꯏꯇꯥꯔꯦꯀꯣ ꯃꯌꯥꯝ ꯑꯝ ꯂꯩꯈ꯭ꯔꯦ ꯁꯤꯖꯤꯟꯅꯒꯗꯕ ꯏꯂꯦꯛꯇ꯭ꯔꯤꯛꯀꯤ ꯃꯊꯧ ꯇꯥꯕ ꯃꯌꯥꯝ ꯑꯃ ꯂꯩ ꯃꯩ ꯆꯥꯡ ꯅꯥꯏꯅ ꯐꯪꯗꯕ ꯈꯨꯡꯒꯪꯗ ꯏꯂꯦꯛꯇ꯭ꯔꯤꯛ ꯌꯧꯗꯕ ꯑꯗꯨꯅ ꯃꯔꯝ ꯑꯣꯏꯔꯒ ꯇꯧꯕ ꯌꯥꯗꯕꯒꯤ ꯋꯥꯅꯤ ꯑꯩꯈꯣꯏꯅ ꯐꯥꯔꯝ ꯇꯧꯔꯤꯕ ꯃꯤꯑꯣꯏꯁꯤꯡꯗ ꯐꯥꯔꯃ꯭ꯔꯁꯤꯡꯗ ꯑꯣꯏꯅ ꯂꯧꯎ ꯁꯤꯡꯎꯕꯁꯤꯡꯗ ꯍꯥꯏ ꯇꯥꯔꯦꯀꯣ ꯂꯧꯎ ꯁꯤꯡꯎꯕꯁꯤꯡꯗ ꯏꯂꯦꯛꯇ꯭ꯔꯤꯛꯅ ꯇꯧꯕ ꯌꯥꯕ ꯃꯊꯧ ꯈꯔꯈꯛ ꯄꯟꯕꯗ ꯑꯩꯈꯣꯏꯒꯤ ꯇ꯭ꯔꯥꯟꯁꯄ꯭ꯂꯥꯟꯇꯔ ꯇ꯭ꯔꯦꯛꯇꯔ ꯁꯤꯠ ꯁꯤꯠ ꯗ꯭ꯔꯤꯜꯁ ꯄꯣꯟꯁ ꯍꯥꯏꯔꯤꯕ ꯑꯩꯈꯣꯏꯒꯤ ꯊꯕꯛꯁꯤꯡꯁꯦ ꯏꯂꯦꯛꯇ꯭ꯔꯤꯛꯀꯤ ꯃꯇꯦꯡꯅ ꯂꯣꯏꯅ ꯏꯂꯥꯏ ꯂꯥꯏꯅ ꯇꯧꯕ ꯌꯥꯕꯒꯤ ꯈꯨꯗꯣꯡꯆꯥꯕ ꯂꯩ ꯍꯥꯟꯅꯗꯤ ꯑꯩꯈꯣꯏꯅ ꯂꯧꯎ ꯁꯤꯡꯎꯕꯁꯦ ꯃꯤꯅ ꯇꯧꯔꯒ ꯈꯥꯎꯔꯝꯃꯤ ꯑꯗꯒꯤ ꯂꯧ ꯂꯤꯡꯕꯁꯨ ꯃꯤꯅ ꯇꯧꯔꯒ ꯂꯤꯡꯉꯝꯃꯤ ꯍꯧꯖꯤꯛꯇꯤ ꯏꯂꯦꯛꯇ꯭ꯔꯤꯛꯁꯤ ꯂꯩ ꯇꯥꯔꯒꯗꯤ ꯃꯦꯆꯤꯟꯅ ꯂꯣꯏ ꯃꯍꯨꯠ ꯁꯤꯟꯕ ꯌꯥꯔꯦ ꯃꯔꯝꯗꯤ ꯂꯧ ꯁꯨꯕ ꯃꯇꯝꯗ ꯂꯩ ꯎꯕ ꯃꯇꯝꯗ ꯏꯂꯦꯛꯇ꯭ꯔꯤꯛꯅ ꯎꯕꯁꯨ ꯌꯥꯔꯦ ꯂꯧ ꯈꯥꯎꯕꯗꯁꯨ ꯏꯂꯦꯛꯇ꯭ꯔꯤꯛꯅ ꯈꯥꯎꯕ ꯌꯥꯔꯦ ꯑꯗꯨꯅ ꯏꯂꯦꯛꯇ꯭ꯔꯤꯛ ꯑꯁꯤ ꯌꯥꯝꯅ ꯃꯔꯨ ꯑꯣꯏ ꯈꯨꯡꯒꯪꯗꯗꯤ ꯑꯗꯨ ꯑꯦꯟꯁꯥꯡ ꯅꯥꯄꯤ ꯊꯥꯕ ꯏꯪꯈꯣꯜ ꯀꯣꯏꯕ ꯐꯥꯔꯝ ꯇꯧꯕ ꯃꯤꯑꯣꯏꯗꯁꯨ ꯏꯂꯦꯛꯇ꯭ꯔꯤꯛꯁꯤ ꯃꯔꯨ ꯑꯣꯏ ꯑꯩꯈꯣꯏꯒꯤ ꯏꯪꯈꯣꯜ ꯇꯧꯕ ꯀꯥꯡꯒꯨꯗ ꯏꯂꯦꯛꯇ꯭ꯔꯤꯛꯁꯤ ꯏꯁꯤꯡ ꯆꯥꯏꯕ ꯈꯣꯠꯄꯒꯤ ꯑꯋꯥꯕꯁꯤ ꯂꯩꯕꯅꯤꯅ ꯏꯂꯦꯛꯇ꯭ꯔꯤꯛꯇꯣ ꯂꯩ ꯇꯥꯔꯒꯗꯤ ꯇꯨꯂꯨ ꯄꯥꯟꯖꯤꯜꯂꯒ ꯏꯁꯤꯡꯗꯣ ꯏꯔꯥꯏ ꯂꯥꯏꯅ ꯆꯥꯏꯕ ꯌꯥꯏ ꯊꯥꯔꯤꯕ ꯑꯦꯟꯁꯥꯡ ꯅꯥꯄꯤ ꯁꯤꯡꯗꯣ ꯂꯣꯏꯅꯃꯛ ꯏꯁꯤꯡ ꯐꯪꯍꯟꯕ ꯌꯥꯏ ꯏꯂꯦꯛꯇ꯭ꯔꯤꯛ ꯂꯩ ꯇꯥꯔꯒꯗꯤ ꯐꯥꯔꯃꯝ ꯇꯧꯕ ꯃꯤꯗꯁꯨ ꯏꯂꯦꯛꯇ꯭ꯔꯤꯛꯁꯤꯒꯤ ꯃꯔꯨ ꯀꯌꯥꯝ ꯑꯣꯏꯒꯦ ꯍꯥꯏꯔꯀꯥꯟꯗ ꯇꯨꯂꯨ ꯄꯥꯜꯂꯒ ꯑꯩꯈꯣꯏꯅ ꯐꯥꯔꯝ ꯑꯃꯗꯒꯤ ꯑꯃꯗ ꯏꯁꯤꯡ ꯆꯤꯡꯊꯣꯛ ꯆꯤꯡꯁꯤꯟ ꯇꯧꯕꯒꯤ ꯈꯨꯗꯣꯡ ꯆꯥꯕ ꯑꯁꯤ ꯏꯂꯦꯛꯇ꯭ꯔꯤꯛꯅ ꯌꯥꯝꯅ ꯐꯖꯅ ꯄꯤ ꯍꯥꯏ ꯇꯥꯔꯦ ꯑꯗꯨꯅ ꯏꯂꯦꯛꯇ꯭ꯔꯤꯛꯁꯤ ꯈꯨꯡꯒꯪꯗꯗꯤ ꯃꯔꯨ ꯑꯣꯏ ꯃꯈꯣꯏꯅ ꯃꯩ ꯂꯥꯛꯇ꯭ꯔꯒꯗꯤ ꯊꯕꯛ ꯇꯧꯕ ꯃꯇꯝꯗ ꯈꯨꯡꯒꯪꯗꯗꯤ ꯌꯥꯝꯅ ꯋꯥꯏ ꯑꯗꯨꯒ ꯑꯩꯈꯣꯏꯅ ꯅꯣꯡꯒꯨꯝꯕ ꯇꯥꯔꯛꯄ ꯑꯗꯨꯒ ꯆꯠꯊꯣꯛ ꯈꯣꯠꯇꯣꯛꯄ ꯌꯥꯗꯕ ꯃꯇꯝꯗ ꯑꯩꯈꯣꯏꯅ ꯏꯂꯦꯛꯇ꯭ꯔꯤꯛꯁꯤ ꯂꯩ ꯇꯥꯔꯒꯗꯤ ꯇꯨꯂꯨ ꯄꯥꯜꯂꯒ ꯏꯁꯤꯡꯒꯨꯝꯕ ꯇꯥꯔꯛꯇꯕ ꯃꯇꯝꯗ ꯏꯂꯦꯛꯇ꯭ꯔꯤꯛꯁꯤꯅ ꯇꯨꯂꯨꯁꯦ ꯄꯥꯜꯂꯒ ꯑꯩꯈꯣꯏꯅ ꯇꯣꯔꯦꯟꯗꯒꯤ ꯄꯨꯈ꯭ꯔꯤꯗꯒꯤ ꯏꯁꯤꯡ ꯆꯤꯡꯈꯠꯂꯒ ꯁꯤꯖꯤꯟꯅꯕ ꯌꯥꯕꯒꯤ ꯈꯨꯗꯣꯡꯆꯥꯕꯁꯨ ꯂꯩ ꯑꯗꯨꯒ ꯈꯨꯡꯒꯪꯗ ꯃꯩ ꯃꯝꯃꯒ ꯂꯩꯕꯁꯨ ꯑꯩꯈꯣꯏ ꯏꯂꯦꯛꯇ꯭ꯔꯤꯛꯁꯦ ꯂꯩꯇꯥꯔꯒꯗꯤ ꯃꯩ ꯃꯝꯍꯟꯗꯦ ꯃꯩ ꯉꯥꯜꯍꯟꯂꯤ ꯑꯗꯨꯅ ꯈꯨꯡꯒꯪꯗꯗꯤ ꯏꯂꯦꯛꯇ꯭ꯔꯤꯛꯁꯦ ꯃꯊꯧ ꯌꯥꯝꯅ ꯇꯥꯏꯌꯦꯅ ꯈꯜꯂꯤ